ꯑꯩ ꯏꯁꯥꯅ ꯃꯇꯝ ꯃꯇꯝꯒꯤ ꯑꯣꯏꯕ ꯄꯥꯎꯁꯤꯡ ꯐꯦꯁꯕꯨꯛ ꯇ꯭ꯋꯤꯇꯔ ꯑꯃꯗꯤ ꯌꯨꯇ꯭ꯌꯨꯕꯅꯆꯤꯡꯕ ꯃꯁꯤꯗ ꯑꯩꯍꯥꯛꯅ ꯋꯥꯔꯜ ꯋꯥꯏꯠ ꯑꯃꯗꯤ ꯃꯅꯤꯄꯨꯔꯗ ꯊꯣꯛꯂꯤꯕ ꯊꯧꯗꯣꯛꯁꯤꯡ ꯑꯁꯤꯕꯨ ꯌꯦꯡꯖꯩ ꯑꯩꯍꯥꯛꯅ ꯁꯞꯁꯀ꯭ꯔꯥꯏꯞ ꯇꯧꯔꯤꯕ ꯆꯦꯅꯦꯜꯁꯤꯡ ꯑꯗꯨꯗꯤ ꯑꯜꯖꯤꯖꯤꯔꯥ ꯕꯤ ꯕꯤ ꯁꯤ ꯑꯥꯏ ꯑꯦꯁ ꯇꯤꯚꯤ ꯏꯝꯄꯦꯛ ꯇꯤꯚꯤ ꯑꯁꯤꯅꯆꯤꯡꯕꯁꯤꯡ ꯑꯁꯤꯗꯒꯤ ꯑꯩꯍꯥꯛꯅ ꯄꯥꯎꯁꯤꯡ ꯑꯁꯤ ꯐꯪꯖꯩ